ꯀꯛꯆꯤꯡ ꯖꯤꯂꯥ ꯑꯁꯤꯗ ꯃꯤꯌꯥꯝꯅ ꯅꯣꯡꯃ ꯅꯣꯡꯃꯒꯤ ꯑꯣꯏꯕ ꯇꯣꯏꯅ ꯃꯥꯏꯌꯣꯛꯅꯕ ꯈꯨꯗꯣꯡꯆꯥꯗꯕ ꯍꯥꯏꯔꯒꯗꯤ ꯏꯟꯗꯁꯇ꯭ꯔꯤ ꯐꯦꯛꯇ꯭ꯔꯤ ꯂꯩꯇꯕ ꯑꯗꯨꯒ ꯂꯥꯏꯔꯤꯛ ꯇꯝꯃꯨꯔꯒ ꯂꯥꯏꯔꯤꯛ ꯇꯝꯃꯨꯔꯒ ꯃꯥꯅ ꯂꯥꯏꯔꯤꯛ ꯍꯩꯔꯒ ꯃꯥꯒꯤ ꯁꯔꯀꯥꯔꯒꯤ ꯊꯕꯛ ꯐꯪꯗꯕ ꯆꯥꯗꯕ ꯍꯥꯏꯗꯤ ꯁꯔꯀꯥꯔꯒꯤ ꯊꯕꯛ ꯐꯪꯗ꯭ꯔꯝꯅꯤꯅ ꯆꯥꯗꯕꯗꯤ ꯌꯥꯗꯦ ꯅꯣꯝꯗꯕꯗꯤ ꯌꯥꯗꯦ ꯍꯥꯏꯗꯨꯅ ꯍꯣꯠꯅꯕ ꯍꯥꯏꯗꯤ ꯂꯧꯎ ꯁꯤꯡꯎꯕꯗꯕꯨ ꯑꯣꯏꯔꯣ ꯑꯦꯟꯁꯥꯡ ꯅꯥꯄꯤ ꯊꯥꯕꯗꯕꯨ ꯑꯣꯏꯔꯣ ꯑꯗꯨꯝ ꯆꯥꯛ ꯍꯥꯏꯗꯤ ꯄꯣꯠꯊꯣꯛ ꯆꯍꯤ ꯑꯃꯒꯤ ꯑꯗꯨꯝ ꯄꯣꯠꯊꯣꯛ ꯐꯪꯖꯅꯉꯥꯏ ꯑꯗꯨꯝ ꯍꯣꯠꯅꯖꯩ ꯑꯗꯨꯒ ꯁꯝ ꯀꯛꯄ ꯑꯃꯗꯤ ꯗꯦꯕ ꯀꯔꯃ ꯇꯧꯕ ꯀꯥꯡꯕꯨꯁꯨ ꯑꯩꯈꯣꯏꯒꯤ ꯃꯅꯤꯄꯨꯔꯗ ꯑꯥꯔꯠ ꯑꯦꯟ ꯀꯜꯆꯔ ꯆꯥꯎꯈꯠꯄꯅꯤꯅ ꯑꯗꯨꯝ ꯃꯣꯏꯒꯤꯗꯤ ꯍꯤꯡꯅꯉꯥꯏ ꯁꯦꯟꯊꯣꯛ ꯂꯝꯕꯤ ꯑꯗꯨꯝ ꯐꯪꯖꯩ ꯑꯗꯨꯒ ꯑꯩꯅ ꯑꯩꯒꯤ ꯀꯔꯤꯌꯔꯒꯤ ꯑꯣꯏꯅ ꯑꯩ ꯂꯥꯏꯕ꯭ꯔꯦꯔꯤꯗ ꯆꯠꯂꯒ ꯂꯥꯏꯔꯤꯛ ꯄꯥꯖꯩ ꯑꯗꯨꯒ ꯁ꯭ꯀꯨꯜ ꯑꯣꯖꯥꯗꯁꯨ ꯍꯪꯖꯩ ꯑꯗꯨꯒꯒꯤ ꯃꯊꯛꯇ ꯂꯩꯀꯥꯏꯒꯤ ꯂꯥꯏꯔꯤꯛ ꯍꯩꯈ꯭ꯔꯕ ꯑꯍꯜ ꯂꯃꯟꯁꯤꯡꯗꯁꯨ ꯆꯠ ꯆꯠꯂꯒ ꯑꯩꯅ ꯇꯥꯟꯅꯖꯩ